ꯖꯒꯣꯏꯒꯤ ꯃꯇꯥꯡꯗ ꯃꯤꯌꯥꯝꯅ ꯈ꯭ꯋꯥꯏꯗꯒꯤ ꯁꯦꯔꯥꯟ ꯇꯨꯔꯥꯟꯅ ꯂꯧꯅꯔꯤꯕ ꯋꯥꯈꯜꯂꯣꯟꯗꯤ ꯖꯒꯣꯏ ꯁꯥꯕꯤ ꯃꯈꯩ ꯑꯁꯤ ꯂꯥꯏꯔꯤꯛ ꯇꯝꯗꯦ ꯈꯟꯕꯁꯤꯅ ꯈ꯭ꯋꯥꯏ ꯅꯝꯕꯔ ꯋꯥꯟ ꯑꯗꯨꯒ ꯑꯅꯤ ꯁꯨꯕꯗ ꯖꯒꯣꯏ ꯁꯥꯕꯤ ꯃꯈꯩ ꯑꯁꯤ ꯑꯩꯈꯣꯏ ꯂꯝꯆꯠ ꯅꯥꯏꯗꯕ ꯑꯣꯏꯅ ꯂꯧꯅꯩ ꯃꯌꯥꯝꯅ ꯃꯁꯤꯅ ꯈ꯭ꯋꯥꯏꯗꯒꯤ ꯁꯦꯔꯥꯟ ꯇꯨꯔꯥꯟ ꯂꯧꯅꯕ ꯋꯥꯈꯜꯂꯣꯟ ꯑꯃꯅꯤ